ꯄꯣꯂꯨꯁꯟ ꯄꯣꯂꯨꯁꯟ ꯂꯩꯔꯕꯅꯤꯅ ꯃꯝꯂꯕꯅꯤꯅ ꯑꯩꯈꯣꯏꯒꯤ ꯂꯥꯏꯠꯁꯤ ꯐꯖꯅ ꯉꯥꯟꯕ ꯉꯝꯗꯦ ꯑꯗꯨꯅꯅꯤ ꯄꯣꯂꯨꯁꯟ ꯂꯩꯕ ꯃꯐꯝꯗ ꯑꯩꯈꯣꯏꯅ ꯂꯥꯏꯠꯁꯤ ꯁꯦꯡꯅ ꯉꯥꯟꯕ ꯉꯝꯗ꯭ꯔꯤꯁꯦ ꯑꯗꯨꯒ ꯑꯩꯈꯣꯏ ꯖꯒꯥꯁꯤꯗꯕꯨꯗꯤ ꯑꯇꯤꯌꯥꯁꯤ ꯑꯗꯨꯝ ꯏꯁꯦꯡ ꯁꯦꯡꯅ ꯑꯇꯤꯌꯥꯒꯤ ꯑꯁꯦꯡꯕ ꯃꯆꯨꯗꯣ ꯑꯗꯨꯝ ꯎꯕ ꯐꯪꯏ ꯑꯗꯨꯒ ꯑꯩꯈꯣꯏꯅ ꯊꯋꯥꯟ ꯃꯤꯆꯥꯛꯁꯤ ꯌꯦꯡꯒꯦ ꯍꯥꯏꯕ ꯑꯣꯏꯇꯥꯔꯒꯗꯤ ꯑꯩꯈꯣꯏꯒꯤ ꯄꯣꯂꯨꯁꯟ ꯂꯩꯇꯕ ꯖꯒꯥ ꯄꯣꯂꯨꯁꯟ ꯑꯣꯏꯗꯕ ꯖꯒꯥ ꯖꯒꯥꯗ ꯆꯠꯂꯒ ꯌꯦꯡꯕ ꯃꯇꯝꯗ ꯊꯋꯥꯟ ꯃꯤꯆꯥꯛꯁꯦ ꯑꯗꯨꯝ ꯏꯁꯦꯡ ꯁꯦꯡꯅ ꯎꯕ ꯐꯪꯒꯅꯤ